ꯍꯜꯂꯣ ꯀꯅꯥꯅꯣ ꯐꯣꯟ ꯇꯧꯕꯤꯔꯛꯏꯁꯤꯕꯨ ꯑꯧ ꯃꯥꯅꯦ ꯐꯣꯟ ꯇꯧꯔꯛꯏꯁꯤ ꯀꯅꯥꯅꯣ ꯑꯉꯥꯡꯒꯤ ꯃꯃꯤꯡ ꯄꯦꯔꯦꯟꯁ ꯃꯃꯤꯡ ꯂꯩꯐꯝ ꯑꯃꯨꯛꯇ ꯍꯥꯏꯕꯤꯎ ꯑꯣ ꯌꯥꯏꯁꯅꯥꯒꯤ ꯃꯃꯥ ꯑꯥ ꯍꯥꯏꯕꯤꯎ ꯀꯔꯤ ꯍꯥꯏꯗꯧꯕꯒꯤ ꯃꯇꯥꯡꯒꯤꯅꯣ ꯑꯣ ꯍꯣꯏ ꯃꯣꯏ ꯃꯤꯇꯤꯡ ꯇꯧꯒꯅꯤ ꯍꯥꯏꯕꯅꯤꯕ ꯍꯟꯗꯛ ꯍꯥꯏꯗꯤ ꯑꯦꯛꯖꯥꯝ ꯊꯥꯕꯗꯣ ꯃꯣꯏꯒꯤ ꯐꯥꯔꯁ ꯌꯨꯅꯤꯠ ꯇꯦꯁ ꯊꯥꯈꯤꯕꯁꯦ ꯁꯤꯒꯤꯁꯤꯗ ꯑꯉꯥꯡ ꯃꯈꯩꯁꯦ ꯑꯌꯥꯝꯕꯅ ꯂꯣꯏꯅ ꯁꯣꯟꯅꯩꯑꯕꯀꯣ ꯃꯥꯛꯁꯦ ꯑꯗꯨꯒꯤ ꯑꯩꯈꯣꯏ ꯄ꯭ꯔꯤꯟꯁꯤꯄꯥꯜ ꯌꯥꯎꯔꯒ ꯃꯤꯇꯤꯡ ꯑꯃ ꯇꯧꯁꯦꯅ ꯍꯥꯏꯕꯅꯦꯕ ꯑꯗꯨꯒꯤ ꯃꯇꯥꯡꯒꯤ ꯑꯣꯏꯔꯝꯒꯅꯤ ꯑꯉꯥꯡꯅ ꯐꯖꯅ ꯃꯔꯣꯜꯗꯨ ꯆꯦꯁꯨ ꯄꯤꯈꯤꯕꯅꯤ ꯑꯉꯥꯡꯗ ꯃꯤꯇꯤꯡꯗꯨꯒꯤ ꯃꯇꯥꯡꯗ ꯑꯉꯥꯡꯅ ꯄꯤꯕꯤꯔꯛꯇꯕ꯭ꯔꯥ ꯑꯣ ꯍꯣꯏ ꯑꯗꯨꯗꯤ ꯃꯥ ꯀꯤꯕꯗ ꯄꯨꯔꯛꯇꯕꯒꯤ ꯀꯥꯎꯊꯣꯛꯄ꯭ꯔꯥ ꯀꯩꯅꯣ ꯑꯗꯨꯃꯥꯏꯅ ꯇꯧꯕ ꯑꯣꯏꯔꯝꯃꯅꯤ ꯍꯣꯏ ꯃꯤꯇꯤꯡꯁꯦ ꯃꯣꯏꯁꯦ ꯃꯤꯇꯤꯡ ꯑꯁꯦꯡꯕꯒꯤ ꯇꯧꯗꯣꯏꯕ ꯃꯈꯣꯏ ꯑꯀꯨꯞꯄ ꯃꯔꯣꯜꯁꯦ ꯀꯔꯤꯅꯣ ꯍꯥꯏꯗꯤ ꯃꯈꯣꯏ ꯍꯟꯗꯛ ꯑꯦꯛꯖꯥꯝ ꯊꯥꯈꯤꯗꯅ ꯑꯁꯤꯗ ꯃꯥꯛꯁꯦ ꯈꯔ ꯁꯣꯟꯕꯒꯤ ꯀꯨꯞꯅ ꯃꯣꯏꯒꯤ ꯃꯥꯔꯀꯁꯦ ꯀꯃꯥꯏꯅ ꯇꯧꯔꯒ ꯑꯉꯥꯡꯁꯦ ꯀꯔꯤ ꯀꯔꯤ ꯃꯄꯥꯗ ꯁꯣꯜꯂꯤꯅꯣ ꯀꯃꯥꯏꯅ ꯇꯧꯔꯒ ꯐꯒꯠꯂꯛꯄ ꯌꯥꯒꯅꯤ ꯈꯣꯠꯅꯤ ꯄꯦꯔꯦꯟꯁꯁꯨ ꯌꯥꯎꯔꯒ ꯇꯧꯁꯦꯅ ꯍꯥꯏꯕꯅꯦꯕ ꯑ ꯑꯗꯣ ꯂꯥꯛꯄꯤꯎꯀꯣ ꯄꯔꯦꯟꯁꯁꯦ ꯍꯥꯏꯗꯤ ꯑꯅꯤꯃꯛꯇꯤ ꯍꯥꯏꯕꯅꯦꯕꯀꯣ ꯁꯪꯗ꯭ꯔꯗꯤ ꯑꯃꯗꯤ ꯌꯥꯎꯕꯤꯔꯛꯄꯇꯥꯔꯦ ꯑꯗꯨꯒ ꯑꯉꯥꯡꯗꯨꯁꯨ ꯄꯨꯕꯤꯔꯛꯄꯇꯥꯔꯦ ꯂꯥꯛꯄ ꯃꯇꯝꯗ ꯑꯗꯣ ꯄꯨꯡ ꯃꯇꯝ ꯀꯩꯀꯥꯗꯤ ꯈꯪꯉꯕꯣ ꯑꯣ ꯍꯣꯏ ꯄꯨꯡ ꯃꯇꯝꯁꯦ ꯃꯣꯔꯟ ꯀꯩꯅꯣꯗꯒꯤ ꯄꯨꯡ ꯇꯔꯥꯃꯥꯊꯣꯏꯗꯒꯤ ꯍꯧꯅꯕ ꯍꯥꯏꯕꯅꯦꯕꯀꯣ ꯑꯗꯨꯅ ꯌꯥꯔꯗꯤ ꯄꯨꯡ ꯇꯔꯥꯃꯈꯥꯏꯗ ꯄꯨꯂꯞ ꯌꯧꯕꯤꯔꯛꯅꯕꯗꯤ ꯍꯥꯏꯈꯤꯕꯅꯤ ꯄꯨꯡ ꯇꯔꯥꯃꯈꯥꯏꯗ ꯌꯧꯕꯤꯔꯣ ꯑꯗꯨꯒ ꯃꯣꯏꯒꯤ ꯃꯤꯡ ꯅꯨꯡ ꯏꯁꯤꯜꯂꯅꯤ ꯑꯉꯥꯡꯒꯤ ꯃꯃꯤꯡ ꯂꯩꯐꯝꯁꯦ ꯑꯗꯨꯒ ꯑꯉꯥꯡꯒ ꯑꯈꯣꯏꯒꯤ ꯏꯁꯀꯨꯜꯒꯤ ꯑꯣꯗꯤꯇꯣꯔꯤꯌꯝ ꯍꯣꯜꯗ ꯐꯝꯃꯒ ꯑꯗꯨꯒꯩ ꯄꯨꯡ ꯇꯔꯥꯃꯥꯊꯣꯏꯗꯩ ꯍꯧꯒꯗꯕꯅꯤ ꯑꯥ ꯅꯤꯡꯊꯧꯀꯥ ꯅꯨꯃꯤꯠꯇꯅꯦ ꯍꯣꯏ ꯑꯩꯈꯣꯏꯅ ꯅꯣꯡꯃ ꯋꯥꯠꯂꯤꯉꯩꯗ ꯑꯗꯨꯝ ꯁꯤꯒꯤ ꯅꯝꯕꯔꯁꯤꯗ ꯃꯦꯁꯦꯁ ꯊꯥꯖꯔꯛꯀꯦ ꯁꯤ ꯅꯝꯕꯔꯁꯦ ꯑꯗꯨꯝ ꯄꯥꯏꯕꯤꯕ ꯅꯠꯇ꯭ꯔꯣ ꯍꯣꯏ ꯑꯗꯨꯗꯤ ꯑꯩꯈꯣꯏ ꯃꯦꯁꯦꯁꯁꯨ ꯊꯥꯕꯤꯔꯛꯑꯒꯦ ꯀꯣꯜꯁꯨ ꯇꯧꯔꯛꯑꯒꯦ ꯀꯥꯎꯗꯅꯕ ꯑꯗꯣ ꯉꯁꯥꯏꯒꯤ ꯁꯣꯏꯕꯤꯕꯗꯤ ꯌꯥꯗꯦꯀꯣ ꯄꯦꯔꯦꯟꯁ ꯑꯃꯗꯤ ꯍꯥꯏꯕꯗꯤ ꯏꯁꯥꯃꯛ ꯌꯥꯎꯕ ꯐꯪꯗ꯭ꯔꯁꯨ ꯍꯥꯏꯗꯤ ꯑꯗꯣꯝꯒꯤ ꯍꯁ ꯍꯥꯏꯗꯤ ꯀꯩꯅꯣ ꯍꯁꯕꯦꯟ ꯑꯣꯏꯔꯁꯨ ꯑꯃꯗꯤ ꯂꯥꯛꯄꯤꯕ ꯇꯥꯔꯦ ꯑꯉꯥꯡꯗꯨꯒ ꯄꯨꯟꯅ ꯑꯉꯥꯡꯗꯤ ꯁꯨꯡꯁꯣꯏ ꯁꯣꯏꯗꯕꯤ ꯌꯥꯎꯍꯜꯂꯛꯇꯕ ꯌꯥꯗꯦ ꯑꯗꯨꯒ ꯑꯉꯥꯡꯗꯨꯁꯨ ꯍꯥꯏꯕꯗꯤ ꯃꯥꯁꯤ ꯏꯁꯀꯨꯜꯒꯤ ꯗ꯭ꯔꯦꯁ ꯁꯦꯠꯂꯛꯀꯗꯕꯅꯤ ꯎꯝ ꯍꯣꯏ ꯍꯣꯏ ꯑꯗꯨꯗꯤ ꯌꯥꯝ ꯍꯣꯏ ꯃꯇꯝ ꯃꯇꯝ ꯆꯥꯅ ꯌꯧꯕꯤꯔꯛꯑꯣ ꯍꯣꯏ ꯍꯥꯏꯗꯤ ꯑꯐꯕ ꯍꯥꯏꯗꯤ ꯑꯁꯤ ꯑꯉꯥꯡꯒꯤ ꯈꯟꯅꯒꯗꯕꯅꯤꯅ ꯑꯗꯨꯝ ꯌꯥꯎꯕ ꯀꯥꯟꯅꯒꯅꯤ ꯍꯥꯏꯅꯁꯨ ꯈꯜꯂꯤ ꯑꯗꯨꯝ ꯃꯇꯝ ꯆꯥꯅ ꯑꯗꯨꯝ ꯂꯥꯛꯄꯤꯔꯣ ꯑꯉꯥꯡꯒ ꯄꯨꯟꯅ ꯂꯥꯛꯃꯤꯟꯅꯔꯣ ꯑꯗꯨꯗꯤ ꯍꯣꯏ ꯃꯣꯏꯒꯤꯁꯦ ꯃꯤ ꯃꯇꯝ ꯆꯥꯅꯕꯨ ꯌꯧꯔꯛꯇꯥꯔꯗꯤ ꯉꯁꯥꯏ ꯄꯨꯡ ꯇꯔꯥꯃꯥꯊꯣꯏ ꯍꯥꯏꯕꯅꯤꯅ ꯄꯨꯡ ꯇꯔꯥꯃꯥꯊꯣꯏꯗ ꯍꯧꯔꯒ ꯑꯃ ꯑꯗꯨꯋꯥꯏꯐꯥꯎ ꯂꯣꯏꯁꯤꯟꯅꯕꯗꯤ ꯍꯥꯏꯕꯅꯦꯕ ꯄꯨꯡ ꯑꯅꯤꯃꯨꯛꯇꯒꯤ ꯑꯗꯣ ꯃꯇꯝ ꯆꯥꯅ ꯌꯧꯔꯛꯄꯒꯤ ꯃꯈꯥꯕꯨꯗꯤ ꯄꯣꯜꯂꯦꯀꯣ ꯍꯥꯏꯗꯤ ꯌꯧꯔꯣꯏ ꯍꯥꯏꯕꯗꯣ ꯑꯗꯨꯝ ꯁꯥꯡꯉꯕꯗ ꯑꯃ ꯃꯈꯥꯏꯗꯒꯤꯗꯤ ꯍꯦꯜꯂꯣꯏꯗ ꯄꯨꯡ ꯑꯥ ꯍꯣꯏ ꯍꯣꯏ ꯑꯥ ꯍꯣꯏ ꯑꯧ ꯊꯝꯃꯦ ꯊꯝꯃꯦ